ꯑꯩ ꯃꯤꯟꯇ꯭ꯔꯥ ꯑꯣꯟꯂꯥꯏꯟ ꯁꯣꯄꯤꯡ ꯑꯦꯞꯇꯒꯤ ꯑꯩ ꯍꯦꯠꯐꯣꯟ ꯑꯃ ꯆꯦꯟꯖꯩ ꯍꯦꯠꯐꯣꯟ ꯑꯁꯤ ꯕꯣꯠꯀꯤꯅꯤ ꯗꯣ ꯍꯦꯠꯐꯣꯟ ꯑꯁꯤ ꯁꯤꯖꯤꯟꯅꯕ ꯃꯇꯝꯗ ꯅꯨꯡꯉꯥꯏꯕ ꯑꯣꯏꯗꯦ ꯍꯞꯇꯥ ꯑꯃ ꯐꯥꯅ ꯆꯠꯇꯦ ꯃꯌꯥꯝꯁꯨ ꯃꯇꯨꯡ ꯇꯥꯅ ꯂꯩꯕ ꯃꯇꯝꯗ ꯃꯌꯥꯝꯁꯨ ꯌꯦꯡꯂꯒ ꯂꯩꯕꯤꯌꯨ